ꯑꯒꯁꯀꯤ ꯇꯥꯡ ꯀꯨꯟꯒ ꯍꯨꯝꯗꯣꯏ ꯏꯪ ꯂꯤꯁꯤꯡ ꯑꯃꯒ ꯆꯃꯥꯄꯟꯒ ꯃꯧꯗ꯭ꯔꯥ ꯑꯣꯛꯇꯣꯕꯔꯒꯤ ꯇꯥꯡ ꯇꯔꯥꯒ ꯍꯨꯝꯗꯣꯏ ꯏꯪ ꯂꯤꯁꯤꯡ ꯑꯅꯤꯒ ꯇꯔꯥꯍꯨꯝꯗꯣꯏ ꯐꯦꯕꯋꯥꯔꯤꯒꯤ ꯇꯥꯡ ꯃꯉꯥ ꯏꯪ ꯂꯤꯁꯤꯡ ꯑꯅꯤꯒ ꯀꯨꯟꯃꯥꯊꯣꯏ ꯖꯨꯟꯒꯤ ꯀꯨꯟꯃꯥꯊꯣꯏ ꯏꯪ ꯂꯤꯁꯤꯡ ꯑꯅꯤꯒ ꯀꯨꯟꯅꯤꯊꯣꯏ ꯑꯥꯒꯁꯀꯤ ꯇꯥꯡ ꯃꯉꯥ ꯏꯪ ꯂꯤꯁꯤꯡ ꯑꯅꯤꯒ ꯀꯨꯟꯒ ꯍꯨꯝꯗꯣꯏ